ꯍꯜꯂꯣ ꯁꯦ ꯀꯥꯟꯇꯤꯟꯒꯤ ꯏꯅꯦꯗꯣ ꯅꯠꯇ꯭ꯔꯣ ꯀꯥꯟꯇꯤꯟ ꯀꯩꯀꯩ ꯂꯩꯒꯦ ꯍꯧꯖꯤꯛ ꯑꯣ ꯈꯔ ꯑꯗꯨꯝ ꯂꯧꯒꯦ ꯇꯧꯕꯅꯦ ꯑꯗꯣ ꯑꯣꯖꯥꯁꯤꯡꯒꯤ ꯑꯗꯣ ꯕꯣꯔꯥꯗꯣ ꯀꯩꯅꯣ ꯕꯣꯔꯥꯗꯨꯅ ꯄ꯭ꯂꯦꯠꯇ ꯀꯌꯥ ꯄꯤꯒꯦ ꯑꯣ ꯑꯗꯣ ꯕꯣꯔꯥꯁꯦ ꯕꯣꯔꯥꯁꯦ ꯑꯗꯨꯝ ꯀꯩꯅꯣꯒꯤ ꯕꯣꯔꯥꯒꯤ ꯀꯨꯟ ꯀꯨꯟꯊ꯭ꯔꯥꯒꯤꯗꯣ ꯑꯗꯨꯗꯣ ꯈꯔ ꯌꯣꯝꯕꯤꯔꯝꯃꯣ ꯑꯗꯒꯤ ꯀꯩꯀꯩ ꯑꯇꯩ ꯑꯍꯦꯟꯕ ꯆꯧ ꯀꯩꯀꯩ ꯂꯩ ꯍꯥꯏꯕꯗꯣ ꯑꯗꯨꯁꯨ ꯈꯔ ꯍꯥꯞꯄꯤꯔꯝꯃꯣ ꯑꯗꯣ ꯑꯇꯩ ꯀꯩꯅꯣ ꯀꯥꯍꯦꯟꯕ ꯑꯇꯩꯗꯤ ꯂꯩꯕꯤꯗꯕ꯭ꯔꯣ ꯕꯣꯔꯥꯁꯦ ꯑꯗꯨꯝ ꯀꯩꯀꯩ ꯂꯩꯒꯦ ꯕꯣꯔꯥ ꯑꯂꯨ ꯕꯣꯔꯥꯗꯨꯒ ꯀꯧꯈꯥ ꯕꯣꯔꯥꯗꯨꯒ ꯈꯔ ꯌꯣꯝꯕꯤꯔꯝꯃꯣ ꯑꯗꯨꯗꯒꯤꯗꯤ ꯊꯛꯅꯕꯗꯤ ꯀꯩꯀꯩ ꯂꯩꯒꯦ ꯑꯇꯩ ꯆꯥ ꯀꯩꯀꯩ ꯑꯇꯩ ꯀꯩꯅꯣ ꯇꯧꯕꯤꯔꯝꯃꯣ ꯂꯦꯃꯟ ꯇꯤꯗꯨꯒ ꯀꯣꯐꯤꯗꯨꯒ ꯆꯥ ꯃꯔꯤꯈꯛꯇ ꯁꯦꯝꯕꯤꯔꯝꯃꯣ ꯌꯥꯕ ꯅꯠꯇ꯭ꯔꯣ ꯑꯗꯣ ꯍꯟꯗꯛꯁꯦ ꯀꯦꯟꯇꯤꯟꯒꯤ ꯄꯣꯠꯁꯤꯠꯁꯤꯕꯨ ꯀꯃꯥꯏ ꯀꯃꯥꯏ ꯇꯧꯒꯦ ꯍꯟꯗꯛ ꯑꯗꯣ ꯀꯩꯅꯣ ꯇꯧꯕꯅꯤ ꯑꯗꯣ ꯄꯣꯠꯁꯤꯠ ꯀꯩꯀꯩ ꯐꯩ ꯍꯥꯏꯁꯦ ꯑꯗꯨꯝ ꯌꯣꯟꯕ ꯈꯣꯠꯄ ꯑꯗꯨꯝ ꯅꯨꯡꯉꯥꯏꯕ ꯅꯠꯇ꯭ꯔꯣ ꯃꯤ ꯈꯔꯅ ꯑꯗꯨꯝ ꯂꯩꯕ ꯅꯠꯇ꯭ꯔꯕ ꯑꯗꯨꯝ ꯑꯗꯣ ꯀꯩꯅꯣ ꯀꯩꯅꯣ ꯕꯣꯔꯥ ꯀꯩꯀꯩ ꯇꯧꯕ ꯍꯥꯏꯁꯦ ꯅꯨꯡꯊꯤꯜꯗ ꯅꯨꯡꯊꯤꯜꯗ ꯇꯧꯕ ꯅꯠꯇ꯭ꯔꯣ ꯑꯗꯣ ꯑꯌꯨꯛꯇꯤ ꯀꯩꯀꯩ ꯑꯗꯨꯝ ꯊꯝꯒꯦ ꯑꯣ ꯑꯗꯣ ꯍꯧꯖꯤꯛꯁꯦ ꯀꯩꯅꯣ ꯍꯣꯇꯦꯜꯒꯤ ꯄꯣꯠ ꯆꯩ ꯌꯣꯟꯕꯁꯤ ꯑꯜꯂꯨ ꯅꯨꯡꯂꯨ ꯀꯩꯀꯩ ꯇꯥꯡꯉꯦꯅ ꯍꯥꯏ ꯑꯗꯣ ꯀꯌꯥ ꯀꯌꯥ ꯁꯥꯔꯒ ꯀꯃꯥꯏꯅ ꯂꯧꯒꯦ ꯍꯣꯇꯦꯜꯗ ꯑꯗꯨꯝ ꯄꯣꯠꯁꯤꯠꯁꯨ ꯐꯠꯇꯦ ꯍꯥꯏꯕꯅꯤꯅ ꯀꯃꯥꯏ ꯀꯃꯥꯏ ꯇꯧꯔꯤꯅꯣ

ꯎꯝ ꯑꯣ ꯑꯗꯣ ꯀꯩꯅꯣ ꯇꯧꯔꯦ ꯑꯗꯣ ꯑꯗꯨ ꯐꯝꯕꯨꯗꯤ ꯐꯝꯕ ꯑꯗꯣ ꯖꯒꯥꯗꯨꯁꯨ ꯈꯔ ꯅꯨꯡꯉꯥꯏꯕꯗꯤ ꯑꯗꯨꯝ ꯑꯣꯏꯔꯦ ꯑꯗꯣ ꯇꯧꯕꯇꯕꯨ ꯈꯪꯗꯦ ꯀꯩꯅꯣ ꯇꯧꯕꯁꯦ ꯃꯤꯁꯤꯡꯁꯦ ꯁꯨꯝ ꯍꯟꯇꯛꯁꯦ ꯄꯩꯁꯥ ꯈꯔ ꯋꯥꯅꯕꯅꯤꯅ ꯑꯗꯨꯝ ꯄꯥꯛ ꯆꯥꯕ ꯊꯛꯄꯁꯦ ꯈꯔ ꯋꯥꯅꯕꯅꯤꯅ ꯁꯨꯝ ꯄꯣꯠꯁꯤꯠꯁꯦ ꯁꯨꯝ ꯑꯗꯨꯒꯤ ꯁꯨꯝ ꯍꯪꯕꯅꯦ ꯑꯗꯣ ꯑꯇꯩ ꯀꯩꯅꯣ ꯇꯧꯕ꯭ꯔꯥ ꯑꯗꯣ ꯍꯧꯖꯤꯛ ꯀꯩꯅꯣ ꯑꯌꯨꯛꯇꯅ ꯇꯟ ꯇꯧꯔꯦ ꯅꯨꯡꯊꯤꯜꯗꯅ ꯕꯣꯔꯥ ꯀꯩꯀꯩ ꯇꯧꯔꯦ ꯑꯗꯣ ꯅꯨꯡꯗꯥꯡꯗꯤ ꯑꯗꯨꯝ ꯐꯝꯕꯤꯗꯕ꯭ꯔꯥ ꯀꯩꯀꯩ ꯀꯃꯥꯏ ꯇꯧꯕꯅꯣ

ꯑꯗꯣ ꯍꯧꯖꯤꯛ ꯈꯔ ꯈꯔ ꯁꯤꯠꯂꯦ ꯍꯥꯏꯁꯦ ꯍꯔꯥꯎ ꯀꯨꯝꯍꯩ ꯃꯌꯥꯗꯗꯤ ꯑꯗꯨꯝ ꯄꯣꯠꯁꯤꯠꯁꯦ ꯀꯨꯃꯥꯏ ꯇꯧꯒꯦ ꯑꯗꯨꯝ ꯐꯕ꯭ꯔꯥ ꯑꯗꯣ ꯍꯔꯥꯎ ꯀꯨꯝꯍꯩ ꯂꯥꯛꯄꯗ ꯑꯗꯣ ꯄꯣꯠ ꯄꯣꯠꯁꯤꯠꯇꯤ ꯑꯗꯨꯝ ꯀꯨꯃꯥꯏ ꯇꯧꯒꯦ ꯃꯣꯏ ꯀꯩꯀꯩ ꯍꯔꯥꯎ ꯀꯨꯝꯍꯩ ꯂꯥꯛꯄ ꯃꯇꯝꯗ ꯑꯗꯨꯝ ꯄꯣꯠꯁꯦ ꯍꯣꯇꯦꯜꯗ ꯑꯗꯨꯝ ꯌꯣꯟꯕꯔꯥ ꯅꯠꯇ꯭ꯔꯒ ꯑꯇꯩ ꯗꯥꯏꯔꯦꯛ ꯊꯣꯛꯑꯀꯥꯟꯗ ꯑꯇꯩ ꯍꯔꯥꯎ ꯀꯨꯝꯍꯩ ꯂꯩꯕ ꯖꯒꯥꯗ ꯆꯠꯂꯒ ꯑꯗꯨꯝ ꯊꯣꯛ ꯊꯥꯛꯇꯅ ꯌꯣꯟꯕ ꯑꯗꯨꯃꯥꯏ ꯑꯣꯏꯕ꯭ꯔꯥꯕ

ꯑꯣ ꯐꯔꯦ ꯐꯔꯦ ꯑꯗꯨꯗꯤ ꯊꯝꯖꯔꯒꯦ ꯂꯩꯕꯤꯔꯝꯃꯣ ꯀꯣ ꯑꯗꯨꯗꯤ ꯂꯧꯕ ꯂꯥꯛꯆꯔꯒꯦ ꯑꯪ ꯍꯣꯏ ꯎꯝ ꯑꯗꯨꯗꯤ ꯊꯝꯖꯔꯒꯦꯀꯣ ꯑꯗꯨꯗꯤ ꯊꯝꯖꯔꯒꯦ